ꯑꯩꯅ ꯑꯣꯂꯥꯗꯒꯤ ꯈꯨꯔꯥꯏꯗꯒꯤꯅ ꯅꯣꯡꯃꯩꯕꯨꯡꯕꯨꯛ ꯆꯠꯄꯒꯤ ꯁꯔꯕꯤꯁ ꯑꯣꯔꯗꯔ ꯇꯧꯕ ꯀꯦꯞ ꯑꯣꯔꯗꯔ ꯇꯧꯕꯗꯣ ꯑꯩ ꯁꯣꯝꯗ ꯑꯇꯣꯞꯄ ꯊꯕꯛ ꯑꯇꯣꯞꯄ ꯃ ꯆꯠꯀꯗꯕꯅ ꯃꯔꯝ ꯑꯣꯏꯔꯒ ꯑꯩ ꯀꯦꯟꯁꯦꯜ ꯇꯧꯖꯔꯒꯦ